ꯑꯩ ꯑꯥ ꯂꯝ ꯀꯣꯏꯕ ꯃꯤꯅꯦꯕꯀꯣ ꯕꯦꯡꯒ꯭ꯂꯣꯔꯗꯩꯅꯤ ꯃꯅꯤꯄꯨꯔꯗ ꯂꯥꯛꯄ ꯑꯗꯣ ꯑꯥ ꯖꯄꯥꯟꯒꯤ ꯑꯥ ꯑꯥ ꯑꯥ ꯑꯥ ꯑꯗꯨ ꯖꯥꯄꯥꯟꯒꯤ ꯋꯥꯔ ꯃꯦꯃꯣꯔꯦꯜꯒꯤ ꯑꯗꯨ ꯃꯐꯝꯗꯣ ꯑꯩꯈꯣꯏ ꯌꯦꯡꯅꯤꯡꯉꯦꯕꯀꯣ ꯀꯣꯏꯕ ꯆꯠꯅꯤꯡꯉꯦꯕꯀꯣ ꯑꯗꯨꯗꯣ ꯑꯥ ꯃꯥꯒꯤ ꯍꯥꯡꯕꯒꯤ ꯃꯇꯝꯁꯦ ꯀꯩꯗꯧꯉꯩ ꯀꯩꯗꯧꯉꯩ ꯍꯥꯡꯕ꯭ꯔꯥ ꯄꯨꯡ ꯀꯌꯥꯗꯒꯨꯝꯕ ꯍꯥꯡꯕ꯭ꯔꯥ ꯑꯣ ꯑꯗꯨꯗꯤ ꯑꯥ ꯁꯥꯇ꯭ꯔꯥꯁꯤꯡꯒꯤ ꯑꯗꯨꯝ ꯄꯩꯁꯥ ꯑꯥ ꯃꯥꯒꯤ ꯗꯤꯁꯀꯥꯎꯟ ꯂꯩꯕ꯭ꯔꯥ ꯑꯣ ꯑꯗꯨꯗꯤ ꯌꯥꯝ ꯅꯨꯡꯉꯥꯏꯔꯦ ꯑꯥ ꯊꯝꯂꯒꯦꯀꯣ